ꯑꯩꯒꯤ ꯋꯥꯈꯜꯗꯗꯤ ꯑꯩꯒꯤ ꯋꯥꯈꯜꯗ ꯂꯣꯟꯗ ꯑꯩꯒꯤ ꯈꯨꯡꯒꯪꯒꯤ ꯑꯣꯏꯕ ꯀꯥꯡꯂꯨꯞꯇ ꯆꯥꯎꯈꯠꯅꯉꯥꯏꯒꯤꯗꯃꯛꯇ ꯍꯦꯟꯅ ꯇꯨꯔꯤꯁꯁꯤꯡꯕꯨ ꯂꯥꯛꯅꯅꯉꯥꯏꯒꯤ ꯄꯨꯛꯅꯤꯡ ꯊꯧꯒꯠꯅꯅꯉꯥꯏꯒꯤ ꯃꯈꯣꯏꯕꯨ ꯍꯦꯟꯅ ꯋꯤꯜꯀꯝ ꯇꯧꯅꯕꯒꯤꯗꯃꯛꯇ ꯍꯦꯟꯅ ꯆꯥꯎꯈꯠꯄꯁꯤ ꯄꯥꯝꯖꯩ ꯑꯩꯈꯣꯏꯒꯤ ꯈꯨꯡꯒꯪꯗ ꯂꯩꯔꯤꯕ ꯐꯖ ꯐꯖꯕ ꯑꯁꯤꯕꯨ ꯃꯈꯣꯏꯗ ꯎꯍꯟꯅꯤꯡꯕ ꯍꯦꯟꯅ ꯄꯣꯛꯏ ꯑꯗꯨꯕꯨ ꯃꯈꯣꯏꯗ ꯀꯥꯟꯅꯕ ꯐꯪꯍꯟꯅꯕꯒꯤꯗꯃꯛꯇ ꯑꯩꯈꯣꯏꯅ ꯆꯠꯊꯣꯛ ꯆꯠꯁꯤꯟꯒꯤ ꯄꯥꯝꯕꯩꯁꯤ ꯗꯔꯀꯥꯔ ꯑꯣꯏ ꯑꯗꯨꯅ ꯆꯠꯊꯣꯛ ꯆꯠꯁꯤꯟꯒꯤ ꯄꯥꯝꯕꯩꯁꯦ ꯂꯥꯏꯅ ꯍꯥꯏꯕꯗꯤ ꯑꯩꯈꯣꯏꯅ ꯄ꯭ꯔꯥꯏꯚꯦꯠꯀꯤ ꯅꯠꯇ꯭ꯔꯕꯁꯨ ꯄꯥꯕ꯭ꯂꯤꯛꯀꯤ ꯑꯣꯏꯕ ꯃꯌꯥꯝꯒꯤ ꯑꯣꯏꯕ ꯁꯥꯔꯚꯤꯁꯇ ꯁꯤꯌꯔꯔꯤꯡ ꯇꯧꯔꯤꯕ ꯃꯌꯥꯝꯁꯤꯗ ꯂꯥꯏꯅ ꯐꯪꯅꯕꯒꯤꯗꯃꯛꯇ ꯑꯩꯈꯣꯏꯅ ꯀꯔꯤꯒꯨꯝꯕ ꯕꯨꯛ ꯇꯧꯔꯒ ꯆꯠꯄ ꯅꯨꯡꯉꯥꯏꯅ ꯍꯥꯏꯗꯤ ꯃꯐꯝꯗꯨ ꯌꯧꯕꯗ ꯂꯥꯏꯅ ꯌꯧꯅꯕꯒꯤꯗꯃꯛꯇ ꯀꯩꯒꯨꯝꯕ ꯈꯨꯗꯣꯡ ꯊꯤꯕ ꯀꯩꯀꯩ ꯀꯌꯥꯗꯒꯤ ꯌꯥꯝ ꯁꯦꯞ ꯑꯣꯏꯅ ꯆꯠꯄ ꯅꯨꯡꯉꯥꯏꯅ ꯆꯠꯄ ꯑꯗꯨ ꯌꯥꯝꯅ ꯄꯥꯝꯖꯩ ꯍꯥꯏꯕꯗꯤ ꯑꯩꯈꯣꯏꯒꯤ ꯈꯨꯡꯒꯪ ꯍꯥꯏꯕꯁꯤꯗꯤ ꯈꯔꯁꯨ ꯈꯔ ꯂꯥꯞꯄꯕꯅꯤꯅ ꯂꯝꯕꯤ ꯊꯣꯡꯁꯦ ꯈꯔꯗꯤ ꯐꯠꯇꯦ ꯑꯗꯨ ꯂꯝꯕꯤ ꯊꯣꯡꯁꯦ ꯈꯔ ꯁꯦꯝꯕꯤꯔꯗꯤ ꯃꯈꯣꯏꯗꯁꯨ ꯍꯦꯟꯅ ꯅꯨꯡꯉꯥꯏꯍꯟꯕ ꯑꯗꯨꯗꯒꯤ ꯆꯠꯄꯗꯁꯨ ꯌꯥꯝꯅ ꯂꯥꯏꯅ ꯐꯪꯕ ꯃꯇꯝꯁꯨ ꯌꯥꯝꯅ ꯆꯪꯍꯟꯗꯕ ꯑꯝꯁꯨ ꯑꯣꯏꯔꯅꯤ ꯑꯗꯨꯒ ꯑꯩꯈꯣꯏꯒꯤ ꯃꯣꯏꯅ ꯂꯥꯛꯄ ꯃꯇꯝꯗ ꯇꯨꯔꯤꯁꯀꯤ ꯇꯨꯔꯤꯁꯀꯤ ꯃꯤꯁꯤꯡꯁꯤꯅ ꯂꯥꯛꯄ ꯃꯇꯝꯗ ꯑꯩꯈꯣꯏꯒꯤ ꯑꯩꯈꯣꯏꯒꯤ ꯐꯖꯕ ꯑꯩꯈꯣꯏꯒꯤ ꯁ꯭ꯇꯦꯠꯀꯤ ꯐꯖꯕ ꯅꯦꯆꯔꯦꯜꯒꯤ ꯐꯖꯕ ꯃꯌꯥꯝꯁꯤꯡꯁꯦ ꯎꯍꯟꯕꯒꯤꯗꯃꯛꯇ ꯍꯦꯟꯅ ꯄꯨꯛꯅꯤꯡ ꯊꯧꯒꯠꯄꯤꯕ ꯑꯗꯨꯁꯨ ꯄꯥꯝꯃꯦ ꯍꯥꯏꯕꯗꯤ ꯃꯣꯏ ꯍꯦꯟꯅ ꯍꯦꯟꯅ ꯃꯣꯏꯅ ꯂꯥꯛꯏꯕ ꯃꯈꯩ ꯃꯣꯏꯒꯤ ꯏꯟꯇꯔꯦꯁ ꯂꯩꯅ ꯐꯖꯅ ꯌꯦꯡꯕꯤꯕ ꯐꯖꯕ ꯅꯦꯆꯔꯦꯜꯒꯤ ꯕ꯭ꯌꯨꯇꯤꯁꯤꯡꯁꯤ ꯌꯦꯡꯍꯟꯕꯤꯕ ꯑꯗꯨꯗꯒꯤ ꯃꯣꯏꯒꯤ ꯃꯣꯏꯅ ꯂꯥꯛꯅꯤꯡꯉꯦ ꯍꯥꯏꯔꯕꯁꯨ ꯑꯩꯈꯣꯏꯅ ꯂꯩꯐꯝꯁꯤꯡꯗꯣ ꯐꯖꯅ ꯊꯝꯕꯤꯗ꯭ꯔꯕꯗꯤ ꯌꯥꯔꯣꯏ ꯑꯗꯨꯅ ꯂꯩꯐꯝꯁꯤꯡꯗꯣ ꯐꯖꯅ ꯍꯥꯏꯗꯤ ꯍꯣꯇꯦꯜꯒꯨꯝꯕ ꯐꯖꯕ ꯍꯥꯏꯕꯗꯤ ꯐꯖꯕꯃꯛ ꯅꯠꯇ꯭ꯔꯕꯁꯨ ꯑꯩꯈꯣꯏꯒꯤ ꯆꯨꯝꯅꯒꯤ ꯆꯪꯐꯝ ꯊꯣꯛꯄ ꯁꯦꯅꯤꯇꯥꯏꯖꯦꯁꯟ ꯑꯣꯏꯕ ꯌꯥꯝ ꯅꯥꯟꯅ ꯂꯨꯅ ꯅꯥꯟꯅꯗꯤ ꯂꯩꯕ ꯍꯥꯏꯖꯤꯅꯤꯛ ꯑꯣꯏꯅ ꯂꯩꯕ ꯑꯗꯨꯗꯒꯤ ꯆꯥꯅꯉꯥꯏꯗ ꯑꯣꯏꯔꯁꯨ ꯌꯥꯝ ꯌꯥꯝꯅ ꯀꯔꯤ ꯂꯛꯖꯔꯤꯒꯤ ꯅꯠꯇꯕꯤꯗ ꯌꯥꯝꯅ ꯇꯥꯡꯉꯨꯕ ꯅꯠꯇꯅ ꯌꯥꯝꯅ ꯏꯔꯥꯏ ꯂꯥꯏꯅꯁꯨ ꯐꯪꯕ ꯌꯥꯕ ꯍꯦꯜꯗꯤꯁꯨ ꯑꯣꯏꯕ ꯌꯥꯕ ꯑꯗꯨꯒꯤ ꯆꯤꯟꯖꯥꯛꯁꯨ ꯄꯤꯖꯕꯁꯨ ꯄꯥꯝꯃꯦ ꯃꯣꯏꯁꯤꯡꯗ ꯍꯥꯏꯗꯤ ꯃꯣꯏꯗꯁꯨ ꯅꯨꯡꯉꯥꯏꯅꯉꯥꯏꯒꯤ ꯍꯦꯟꯅꯁꯨ ꯋꯥꯈꯜ ꯅꯨꯡꯉꯥꯏꯅꯤꯡꯉꯥꯏ ꯑꯗꯨꯗꯒꯤ ꯍꯦꯟꯅꯁꯨ ꯃꯣꯏꯅꯁꯨ ꯍꯦꯟꯅ ꯄꯥꯝꯖꯒꯅꯤ ꯃꯊꯪꯒꯤ ꯂꯥꯛꯄ ꯃꯇꯝꯗꯁꯨ ꯍꯦꯟꯅ ꯑꯇꯣꯞꯄꯁꯨ ꯍꯦꯟꯅ ꯂꯥꯛꯇꯣꯏꯅꯦꯕ ꯑꯗꯨꯃꯥꯏꯅ ꯇꯧꯔꯗꯤ ꯑꯗꯨꯒ ꯃꯣꯏꯒꯤ ꯂꯩꯍꯟꯕ ꯃꯇꯝꯗꯁꯨ ꯐꯖꯅ ꯄꯤꯕꯤꯕꯗꯣ ꯃꯣꯏꯒꯤ ꯁꯥꯔꯚꯤꯁ ꯐꯖꯅ ꯇꯧꯕꯤꯕ ꯃꯣꯏꯒꯤ ꯆꯥꯅꯉꯥꯏꯒꯤ ꯑꯣꯔ ꯀꯩꯒꯨꯝꯕ ꯍꯤꯞꯅꯉꯥꯏ ꯑꯗꯨꯒ ꯃꯣꯏꯒꯤꯁꯦ ꯀꯩꯒꯨꯝꯕ ꯃꯌꯥꯝ ꯁꯤꯖꯤꯟꯅꯉꯥꯏꯒꯤ ꯁꯦꯅꯤꯇꯥꯏꯁꯀꯤꯇꯁꯨ ꯑꯣꯏꯔꯁꯨ ꯁꯨꯝꯕ ꯃꯌꯥꯝꯁꯦ ꯑꯩꯈꯣꯏꯒꯤ ꯈꯨꯡꯒꯪꯗꯁꯨ ꯑꯣꯏꯍꯟꯅꯤꯡꯉꯦ ꯂꯩꯍꯟꯅꯤꯡꯉꯦ ꯑꯗꯨꯕꯨ ꯑꯩꯈꯣꯏꯒꯤ ꯐꯖꯕ ꯅꯦꯆꯔꯦꯜꯒꯤ ꯄ꯭ꯔꯀꯤꯇꯤꯒꯤ ꯑꯣꯏꯕ ꯃꯐꯝꯁꯦ ꯎꯍꯟꯅꯤꯡꯉꯦ ꯃꯣꯏꯗꯁꯨ ꯑꯗꯨꯅ ꯃꯣꯏꯅ ꯂꯥꯛꯄꯁꯤꯡꯁꯦ ꯑꯩꯈꯣꯏꯁꯨ ꯄꯥꯝꯖꯩ ꯑꯗꯨ ꯂꯥꯛꯑꯒꯁꯨ ꯑꯩꯈꯣꯏꯒꯤ ꯈꯨꯡꯒꯪꯁꯦ ꯎꯍꯟꯅꯤꯡꯏ ꯑꯗꯨꯕꯨ ꯆꯥꯎꯈꯠꯄꯁꯦ ꯑꯩꯈꯣꯏꯁꯨ ꯑꯗꯨꯝ ꯆꯥꯎꯈꯠꯍꯟꯅꯤꯡꯉꯦ ꯑꯗꯨꯅ ꯁꯔꯀꯥꯔꯅ ꯃꯤꯠꯌꯦꯡ